ꯑꯣ ꯑꯩꯁꯦ ꯀꯩꯅꯣ ꯍꯧꯗꯣꯡ ꯃꯌꯥꯝ ꯂꯣꯏꯖꯩꯌꯦ ꯑꯗꯣ ꯃꯣꯏꯁꯦ ꯈꯤꯇꯪ ꯍꯧꯗꯣꯡꯁꯤꯡꯗꯤ ꯃꯣ ꯆꯤꯟꯖꯥꯛ ꯈꯔ ꯄꯤꯖꯈ꯭ꯔꯒ ꯑꯗꯨꯝ ꯅꯨꯡꯉꯥꯏꯅ ꯃꯣꯏ ꯊꯣꯛꯄ ꯑꯃꯗꯗꯤ ꯂꯩꯌꯦ ꯇꯨꯝ ꯇꯨꯝꯗꯨꯅ ꯑꯗꯣ ꯅꯥꯔꯛꯄꯒꯨꯝꯕꯁꯦ ꯌꯥꯝ ꯋꯥꯏꯌꯦ ꯍꯥꯏꯗꯤ ꯃꯣꯏꯗꯤ ꯊꯨꯅ ꯊꯨꯅ ꯁꯣꯟꯒꯠꯈꯤꯕꯗꯣ ꯑꯣꯏꯌꯦ ꯑꯗꯨꯅ ꯍꯥꯏꯗꯤ ꯕꯦꯠꯀꯨꯝꯕꯗ ꯇꯣꯏꯅ ꯇꯣꯏꯅ ꯆꯠꯂꯒ ꯑꯗꯨꯒ ꯕꯦꯛꯁꯤꯟꯒꯨꯝꯕꯁꯦ ꯐꯖꯅ ꯀꯥꯞꯊꯣꯛꯄꯤꯔꯒ ꯍꯥꯏꯗꯤ ꯃꯣꯏꯅ ꯂꯩꯖꯔꯤꯕ ꯁꯔꯥꯎꯟꯗꯤꯡꯗꯣ ꯐꯖꯅ ꯅꯥꯟꯅ ꯂꯨꯅ ꯊꯝꯕꯤꯔꯒ ꯇꯧꯔꯒ ꯑꯗꯨꯃꯥꯏꯅ ꯍꯥꯏꯗꯤ ꯀꯦꯌꯔ ꯂꯧꯕꯤꯔꯒ ꯅꯨꯡꯁꯤꯅ ꯊꯝꯕꯤꯔꯒ ꯏꯆꯥꯗꯧꯅ ꯊꯝꯕꯤꯔꯒ ꯂꯣꯏꯌꯦ